ꯀꯔꯤꯒꯨꯝꯕ ꯑꯩꯒꯤ ꯏꯃꯨꯡꯗ ꯑꯅꯕ ꯌꯧꯔꯛꯂꯕꯗꯤ ꯅꯥꯔꯤꯕ ꯃꯤꯗꯨꯒꯤ ꯆꯝꯊꯣꯡꯒꯨꯝꯕ ꯑꯗꯒꯤ ꯆꯝꯐꯨꯠ ꯀꯨꯝꯕ ꯃꯇꯝ ꯃꯇꯝꯒꯤ ꯆꯝꯐꯨꯠ ꯈꯣꯡꯗ꯭ꯔꯨꯝꯅꯤ ꯈꯪꯗꯦ ꯇꯣꯔꯣꯕꯣꯠꯅꯤ ꯈꯪꯗꯦ ꯃꯇꯝ ꯊꯕꯤꯅꯤ ꯈꯪꯗꯦ ꯃꯇꯝ ꯃꯇꯝꯒꯤ ꯐꯪꯕ ꯑꯗꯨꯒꯨꯝꯕ ꯆꯝꯐꯨꯠ ꯀꯨꯝꯕ ꯄꯤꯖꯒꯅꯤ ꯉꯥ ꯑꯌꯥꯏꯕꯒꯨꯝꯕ ꯌꯥꯔꯤꯉꯩ ꯊꯥꯎ ꯊꯨꯝ ꯄꯤꯖꯕꯤꯗꯕ ꯃꯁꯥꯂꯥꯒꯨꯝꯕ ꯀꯩꯒꯨꯝꯕ ꯌꯥꯎꯕ ꯄꯨꯖꯕꯤꯗꯕ ꯑꯆꯝꯕ ꯄꯤꯖꯒꯅꯤ